ꯏꯪ ꯂꯤꯁꯤꯡ ꯑꯅꯤꯒ ꯇꯔꯥꯒꯤ ꯅꯕꯦꯝꯕꯔ ꯇꯥꯡ ꯇꯔꯥꯅꯤꯄꯥꯜ ꯏꯪ ꯂꯤꯁꯤꯡ ꯑꯅꯤꯒ ꯇꯔꯥꯃꯉꯥꯒꯤ ꯖꯨꯟꯒꯤ ꯇꯥꯡ ꯇꯔꯦꯠ ꯏꯪ ꯂꯤꯁꯤꯡ ꯑꯅꯤꯒ ꯇꯔꯥꯃꯥꯄꯟꯒꯤ ꯑꯣꯛꯇꯣꯕꯔꯒꯤ ꯇꯥꯡ ꯇꯔꯥꯅꯤꯊꯣꯏ ꯏꯪ ꯂꯤꯁꯤꯡ ꯑꯅꯤꯒ ꯀꯨꯟꯅꯤꯊꯣꯏꯒꯤ ꯃꯦꯒꯤ ꯇꯥꯡ ꯑꯃ ꯏꯪ ꯂꯤꯁꯤꯡ ꯑꯅꯤꯒ ꯀꯨꯟꯍꯨꯝꯗꯣꯏꯒꯤ ꯃꯥꯔꯁꯀꯤ ꯇꯥꯡ ꯀꯨꯟꯍꯨꯝꯗꯣꯏ